ꯍꯟꯗꯛꯁꯦ ꯑꯩꯅ ꯃꯤꯟꯇ꯭ꯔꯥꯒꯤ ꯃꯣꯏꯒꯤ ꯁꯦꯜ ꯑꯃ ꯂꯩꯕ ꯃꯇꯝꯗꯣ ꯑꯗꯨꯗ ꯑꯩꯅ ꯑꯩꯗꯣ ꯘꯥꯔꯤ ꯏꯁꯇꯤꯜꯒꯤ ꯃꯔꯤ ꯑꯣꯏꯕꯁꯦ ꯌꯥꯝ ꯄꯥꯝꯕ ꯍꯥꯏꯗꯤ ꯗꯤꯖꯤꯇꯦꯜ ꯋꯥꯠꯆ ꯋꯥꯠꯆꯀꯨꯝꯕ ꯅꯠꯇꯕ ꯊꯥꯏꯅꯒꯤ ꯑꯗꯨꯝ ꯀꯇꯥ ꯇꯦꯛ ꯇꯦꯛ ꯇꯦꯛ ꯆꯠꯄꯗꯣ ꯑꯗꯨꯝ ꯄꯥꯝꯕ ꯑꯗꯨꯗ ꯕ꯭ꯔꯥꯟꯁꯇꯣ ꯑꯃꯨꯛ ꯈꯪꯗꯕꯗꯣ ꯂꯩꯅꯤꯡꯗꯕꯀꯣ ꯑꯩꯅ ꯑꯗ ꯑꯩꯅ ꯁꯨꯝ ꯑꯣꯐꯔꯁꯦ ꯊꯤꯕ ꯊꯤꯕ ꯁꯨꯝ ꯇꯧꯕ ꯀꯥꯟꯗ ꯇꯥꯏꯝꯃꯦꯛꯁꯀꯤ ꯁꯦꯔꯤꯁ ꯑꯃ ꯊꯦꯡꯅꯩꯑꯕ ꯑꯗ ꯇꯥꯏꯝꯃꯦꯛꯁꯀꯤ ꯘꯥꯔꯤꯁꯦ ꯃꯣꯏ ꯑꯣꯐꯔꯗ ꯁꯕꯦꯟ ꯍꯟꯗ꯭ꯔꯦꯗ ꯁꯝꯊꯤꯡ ꯑꯗꯨꯃꯥꯏꯅ ꯂꯩ ꯁꯕꯦꯟ ꯍꯟꯗ꯭ꯔꯦꯗ ꯐꯣꯔꯇꯤ ꯅꯥꯏꯟ ꯑꯣꯏꯕ ꯃꯥꯜꯂꯦ ꯑꯗꯨꯃꯥꯏꯅ ꯂꯩꯔꯝꯃꯦꯕ ꯑꯗ ꯑꯩꯅ ꯍꯥꯏꯗꯤ ꯐꯤꯐꯇꯤ ꯄꯥꯔꯁꯦꯟ ꯗꯤꯁꯀꯥꯎꯟꯒꯤ ꯇꯥꯏꯞꯇꯅꯦꯕꯀꯣ ꯘꯥꯔꯤꯁꯤꯗ ꯄꯤꯔꯝꯃꯤꯁꯦ ꯑꯗ ꯑꯩꯅ ꯃꯣꯏꯒꯤ ꯁꯦꯜꯂꯔꯗꯣ ꯇ꯭ꯔꯁꯇꯦꯠ ꯑꯣꯏꯕ꯭ꯔꯥ ꯈꯣꯠꯄ꯭ꯔꯥ ꯃꯣꯏꯒꯤ ꯔꯤꯕꯤꯌꯨꯗꯣ ꯄꯥꯕ ꯀꯥꯟꯗ ꯔꯤꯕꯤꯌꯨꯗꯕꯨꯗꯤ ꯐꯖꯩꯌꯦ ꯈꯣꯠꯂꯦꯅ ꯂꯣꯏ ꯏꯔꯝꯃꯦꯕ ꯐꯩꯌꯦꯅ ꯑꯗ ꯑꯩꯗꯣ ꯍꯥꯟꯅꯁꯨ ꯄꯩꯁꯥꯁꯨ ꯊꯤꯖꯜꯂꯦ ꯑꯗꯨꯒ ꯑꯩꯗꯣ ꯀꯛꯄꯅꯦꯕ ꯗꯥꯎ ꯌꯦꯡꯉꯒꯦꯅ ꯘꯥꯔꯤꯁꯦ ꯑꯗꯨꯒ ꯘꯥꯔꯤꯁꯦ ꯂꯥꯛꯑꯀꯥꯟꯗꯗꯤ ꯘꯥꯔꯤꯁꯦ ꯂꯥꯛꯄ ꯉꯥꯏꯕꯗ ꯑꯩꯁꯦ ꯌꯥꯝ ꯋꯥꯔꯦ ꯑꯗꯨꯒ ꯘꯥꯔꯤꯁꯦ ꯂꯥꯛꯑꯦꯕ ꯑꯗꯨ ꯀꯥꯟꯗ ꯃꯣꯏꯒꯤ ꯀ꯭ꯌꯨ ꯑꯥꯔ ꯀꯣꯗ ꯌꯥꯎꯔꯝꯃꯦꯕꯀꯣ ꯀꯩꯅꯣ ꯖꯦꯅꯤꯌꯨꯟꯅꯤ ꯅꯠꯇꯦꯅ ꯆꯦꯛ ꯇꯧꯅꯕ ꯑꯗ ꯖꯦꯅꯤꯌꯨꯟꯁꯨ ꯑꯣꯏꯔꯝꯃꯦ ꯑꯗꯨꯒ ꯘꯥꯔꯤꯁꯦ ꯌꯥꯝ ꯐꯖꯕꯗꯣ ꯍꯥꯏꯗꯤ ꯑꯩꯅ ꯁꯕꯦꯟ ꯍꯟꯗ꯭ꯔꯦꯗ ꯐꯣꯔꯇꯤ ꯅꯥꯏꯟꯗ ꯂꯩꯈꯤꯕꯁꯦ ꯄꯨꯔꯥ ꯑꯩꯉꯣꯟꯗ ꯋꯥꯔꯗ ꯑꯣꯏꯕꯗꯣ ꯌꯥꯝꯅ ꯐꯕ ꯍꯥꯏꯇꯥꯔꯦ ꯍꯥꯏꯗꯤ ꯑꯩꯅ ꯕꯖꯥꯔꯗꯩ ꯂꯩꯔꯨꯇꯥꯔꯒꯗꯤ ꯀꯩꯁꯨ ꯑꯗꯨꯃꯥꯏꯅ ꯗꯤꯁꯀꯥꯎꯟ ꯀꯩꯁꯨ ꯐꯪꯉꯣꯏꯕ ꯂꯨꯄꯥ ꯆꯥꯝꯃ ꯆꯅꯤꯒꯨꯝꯕ ꯇꯥꯔꯛꯇꯧ ꯉꯥꯏꯔꯦ ꯑꯗꯣ ꯗꯤꯁꯀꯥꯎꯟꯁꯨ ꯐꯪꯉꯦ ꯑꯗꯨꯒ ꯑꯩꯉꯣꯟꯗ ꯌꯥꯝꯅ ꯖꯦꯅꯤꯌꯨꯟ ꯑꯣꯏꯕ ꯄꯣꯠꯁꯨ ꯌꯧꯍꯟꯕꯤꯔꯛꯑꯦꯕꯀꯣ ꯑꯗꯨ ꯁꯤ ꯘꯥꯔꯤꯁꯦ ꯂꯩꯈꯤꯕꯁꯦ ꯑꯩ ꯌꯥꯝ ꯅꯨꯡꯉꯥꯏ ꯍꯥꯏꯗꯤ ꯑꯩꯒꯤ ꯄꯨꯔꯥ ꯑꯩꯒꯤ ꯑꯩꯅ ꯄꯨꯔꯥ ꯃꯊꯥ ꯑꯃ ꯁꯥꯈꯤꯕꯗꯣ ꯍꯥꯏꯗꯤ ꯀꯃꯥꯏꯅ ꯌꯧꯔꯛꯀꯗꯒꯦꯅ ꯑꯩꯅ ꯘꯥꯔꯤꯁꯤꯁꯨ ꯌꯥꯝꯅ ꯗꯔꯀꯥꯔ ꯑꯣꯏꯕ ꯑꯩꯗꯣ ꯑꯗꯨꯒꯤ ꯁꯤ ꯁꯤ ꯑꯃ ꯍꯥꯏꯖꯅꯤꯡꯉꯤ